ꯃꯔꯨꯑꯣꯏꯅ ꯑꯩꯈꯣꯏꯁꯦ ꯔꯦꯃꯣꯠ ꯑꯦꯔꯤꯌꯥꯗ ꯂꯩ ꯔꯦꯃꯣꯠ ꯑꯦꯔꯤꯌꯥꯗ ꯂꯩꯕꯅꯤꯅ ꯑꯩꯈꯣꯏꯒꯤ ꯑꯌꯥꯝꯕꯅ ꯌꯥꯝ ꯂꯥꯏꯔꯕ ꯄꯣꯔ ꯄꯤꯄꯜ ꯉꯥꯛꯇ ꯑꯣꯏꯕꯅ ꯐꯥꯏꯅꯥꯟꯁꯤꯌꯦꯜ ꯁꯄꯣꯔꯠ ꯗꯔꯀꯥꯔ ꯑꯣꯏ ꯐꯣꯔ ꯑꯦꯛꯖꯥꯝꯄꯜ ꯑꯩꯈꯣꯏꯅ ꯀꯔꯤꯒꯨꯝꯕ ꯃꯁꯥꯟꯅ ꯑꯃ ꯁꯥꯟꯅꯒꯦ ꯍꯥꯏꯔꯒ ꯃꯥꯒꯤ ꯔꯤꯀ꯭ꯋꯦꯔꯃꯦꯟ ꯑꯥꯏꯇꯦꯝꯁꯤꯡ ꯂꯩꯕ ꯗꯔꯀꯥꯔ ꯑꯣꯏ ꯀꯅꯥꯒꯨꯝꯕ ꯂꯥꯏꯔꯕꯁꯤꯗꯗꯤ ꯑꯗꯨ ꯂꯩꯕ ꯉꯝꯗꯦ ꯇꯦꯂꯦꯟ ꯃꯌꯥꯝ ꯂꯩꯔꯒꯁꯨ ꯑꯗꯨꯒ ꯔꯦꯃꯣꯠ ꯑꯦꯔꯤꯌꯥꯗ ꯂꯩꯕꯅꯤꯅ ꯑꯩꯈꯣꯏꯒꯤ ꯇ꯭ꯔꯥꯏꯌꯦꯜꯒꯨꯝꯕ ꯌꯥꯎꯕ ꯐꯪꯖꯗꯕ ꯈꯣꯠꯇꯕ ꯑꯗꯨꯝꯕꯒꯤ ꯄ꯭ꯔꯣꯕ꯭ꯂꯦꯝꯁꯨ ꯂꯩ ꯁꯤꯁꯤꯅ ꯃꯥꯒꯤ ꯁꯥꯟꯅꯔꯣꯏ ꯑꯃꯒꯤ ꯃꯪꯂꯥꯟꯗꯣ ꯅꯤꯡꯕ ꯀꯥꯏꯍꯟꯕꯁꯨ ꯌꯥꯎꯋꯤ